ꯎꯝ ꯍꯜꯂꯣ ꯑꯣ ꯑꯣ ꯃꯥꯅꯤ ꯃꯥꯅꯤ ꯍꯥꯏꯕꯤꯌꯨ ꯎꯝ ꯂꯩꯅꯤ ꯂꯩꯅꯤ ꯎꯝ ꯂꯩꯅꯤ ꯑꯣ ꯋꯦꯁꯀꯣꯠ ꯉꯥꯛꯇꯪꯗꯀꯣ ꯅꯨꯄꯥꯒꯤꯔꯣ ꯅꯨꯄꯤꯒꯤꯔꯣ ꯅꯨꯄꯥꯒꯤꯀꯣ ꯋꯦꯁꯀꯣꯠꯁꯤ ꯑꯣ ꯇꯨ ꯊꯥꯎꯖꯟ ꯍꯟꯗ꯭ꯔꯦꯗ ꯑꯗꯨꯃꯥꯏꯅ ꯂꯩꯅꯤꯕꯀꯣ ꯍꯣꯏ ꯍꯣꯏ ꯍꯣꯏ ꯐꯅꯦꯛꯁꯦ ꯋꯥꯟ ꯊꯥꯎꯖꯟ ꯐꯥꯏꯕ ꯍꯟꯗ꯭ꯔꯦꯗ ꯀꯨꯝꯕꯒꯤ ꯂꯩꯌꯦ ꯇꯨ ꯊꯥꯎꯖꯟ ꯐꯥꯏꯕ ꯍꯟꯗ꯭ꯔꯦꯗ ꯀꯨꯝꯕꯒꯤ ꯂꯩꯌꯦ ꯑꯗꯨ ꯏꯇꯥꯎꯅ ꯂꯥꯛꯂꯒ ꯈꯟꯕꯤꯕ ꯇꯥꯔꯦ ꯐꯖꯕꯗꯤ ꯐꯖꯕ ꯉꯥꯛꯇꯅꯦ ꯑꯣ ꯑꯣ ꯑꯗꯨꯗꯤ ꯂꯥꯛꯑꯒ ꯌꯦꯡꯕꯤꯔꯣ ꯂꯥꯎ ꯑꯩꯈꯣꯏꯁꯤꯀꯣ ꯇꯦꯟ ꯇꯨ ꯇꯦꯟꯒꯤ ꯑꯌꯨꯛꯀꯤ ꯑꯗꯨꯗꯒꯤ ꯐꯣꯔ ꯅꯨꯡꯗꯥꯡ ꯐꯥꯎꯕ ꯇꯦꯟ ꯇꯨ ꯐꯣꯔ

ꯍꯣꯏ ꯌꯥꯏꯌꯦ ꯌꯥꯏꯌꯦ ꯂꯥꯛꯄꯤꯌꯣ ꯎꯝ ꯍꯣꯏ ꯍꯣꯏ ꯍꯣꯏ ꯂꯥꯛꯄꯗ ꯐꯣꯟ ꯇꯧꯕꯤꯔꯛꯑꯣ ꯎꯝ ꯑꯣꯀꯦ ꯑꯣꯀꯦ ꯍꯣꯏ ꯍꯣꯏ